ꯋꯥꯟ ꯊꯥꯎꯖꯟ ꯐꯤꯐꯇꯤ ꯐꯥꯏꯚ ꯇꯨ ꯊꯥꯎꯖꯟ ꯇꯨ ꯐꯤꯐꯇꯤ ꯋꯥꯟ ꯊꯥꯎꯖꯟ ꯋꯥꯟ ꯍꯟꯗ꯭ꯔꯦꯠ ꯇ꯭ꯋꯦꯟꯇꯤ ꯊ꯭ꯔꯤ ꯊꯥꯎꯖꯟ ꯊ꯭ꯔꯤ ꯍꯟꯗ꯭ꯔꯦꯠ ꯊꯥꯔꯇꯤ ꯐꯣꯔ ꯊꯥꯎꯖꯟ ꯐꯣꯔ ꯍꯟꯗ꯭ꯔꯦꯠ ꯁꯤꯛꯁꯇꯤ